ꯈꯣꯡꯖꯣꯝ ꯅꯨꯃꯤꯠ ꯑꯁꯤ ꯃꯅꯤꯄꯨꯔꯗ ꯃꯅꯤꯄꯨꯔꯗ ꯕ꯭ꯔꯤꯇꯤꯁꯁꯤꯡꯅ ꯕ꯭ꯔꯤꯇꯤꯁꯁꯤꯡꯅ ꯃꯅꯤꯄꯨꯔ ꯂꯧꯁꯟꯅꯕꯒꯤꯗꯃꯛꯇ ꯃꯅꯤꯄꯨꯔꯒꯤ ꯄ꯭ꯔꯖꯥꯁꯤꯡꯒ ꯁꯣꯛꯅꯈꯤꯕ ꯂꯥꯟ ꯑꯃꯅꯤ ꯈꯣꯡꯖꯣꯝ ꯅꯨꯃꯤꯠ ꯑꯁꯤꯗ ꯃꯅꯤꯄꯨꯔꯤ ꯄ꯭ꯔꯖꯥ ꯃꯩꯇꯩ ꯃꯅꯤꯄꯨꯔ ꯄ꯭ꯔꯖꯥ ꯄꯨꯝꯅꯃꯛ ꯕ꯭ꯔꯤꯇꯤꯁꯀꯤ ꯃꯥꯌꯣꯛ ꯕ꯭ꯔꯤꯇꯤꯁꯀꯤ ꯃꯈꯣꯡ ꯕ꯭ꯔꯤꯇꯤꯁꯄꯨ ꯕ꯭ꯔꯤꯇꯤꯁꯁꯤꯡꯇ ꯃꯥꯏꯊꯤꯕ ꯑꯣꯏꯈꯤ ꯃꯥꯏꯊꯤꯈꯤꯕ ꯅꯨꯃꯤꯠ ꯑꯗꯨꯅꯤ ꯈꯣꯡꯖꯣꯝ ꯅꯨꯃꯤꯠ ꯍꯥꯏꯔꯤꯁꯦ ꯈꯣꯡꯖꯣꯝ ꯅꯨꯃꯤꯠ ꯑꯁꯤ ꯆꯍꯤ ꯈꯨꯗꯤꯡꯒꯤ ꯆꯍꯤ ꯈꯨꯗꯤꯡꯒꯤ ꯇ꯭ꯋꯦꯟꯇꯤ ꯊ꯭ꯔꯤ ꯑꯦꯄ꯭ꯔꯤꯜꯗ ꯄꯥꯡꯊꯣꯛꯅꯩ ꯈꯣꯡꯖꯣꯝ ꯑꯁꯤ ꯊꯧꯕꯥꯜ ꯖꯤꯂꯥꯒꯤ ꯊꯧꯕꯥꯜ ꯖꯤꯂꯥꯒꯤ ꯈꯣꯡꯖꯣꯝ ꯍꯥꯏꯕ ꯃꯐꯝ ꯑꯁꯤꯗ ꯈꯣꯡꯖꯣꯝ ꯍꯥꯏꯕ ꯃꯐꯝ ꯑꯁꯤꯗ ꯄꯥꯂꯟ ꯇꯧꯅꯩ ꯈꯣꯡꯖꯣꯝ ꯅꯨꯃꯤꯠ ꯑꯁꯤ ꯆꯍꯤ ꯈꯨꯗꯤꯡꯒꯤ ꯄꯥꯂꯟ ꯇꯧꯅꯩ ꯄꯥꯂꯟ ꯇꯧꯔꯤꯕꯒꯤ ꯃꯔꯝꯗꯤ ꯕ꯭ꯔꯤꯇꯤꯁꯀꯤ ꯃꯥꯌꯣꯛꯇ ꯕ꯭ꯔꯤꯇꯤꯁꯀꯤ ꯃꯥꯌꯣꯛꯇ ꯂꯥꯟꯊꯦꯡꯅꯔꯤꯕ ꯑꯊꯧꯕ ꯑꯊꯧꯕꯤꯁꯤꯡꯅ ꯃꯈꯣꯏꯒꯤ ꯏꯔꯝꯗꯝ ꯃꯅꯤꯄꯨꯔꯕꯨ ꯀꯟꯗꯕ ꯌꯥꯗꯦ ꯍꯥꯏꯕꯒꯤ ꯋꯥꯈꯜꯂꯣꯟꯗ ꯆꯪꯁꯤꯟꯈꯤꯕ ꯂꯥꯟ ꯑꯗꯨꯗ ꯃꯥꯏꯊꯤꯈ꯭ꯔꯕꯁꯨ ꯃꯥꯏꯊꯤꯈ꯭ꯔꯕꯁꯨ ꯅꯧꯍꯧꯅꯅ ꯅꯧꯍꯧꯅꯅ ꯍꯧꯒꯠꯂꯛꯂꯤꯕ ꯃꯤꯔꯣꯜꯁꯤꯡꯗ ꯈꯪꯍꯧꯅꯕꯒꯤꯗꯃꯛꯇ ꯆꯍꯤ ꯈꯨꯗꯤꯡꯒꯤ ꯄꯥꯂꯟ ꯑꯁꯤ ꯄꯥꯡꯊꯣꯛꯂꯤꯕꯅꯤ